ꯁꯕꯦꯟꯇꯤꯟ ꯖꯅꯋꯥꯔꯤ ꯅꯥꯏꯟꯇꯤꯟ ꯅꯥꯏꯟꯇꯤ ꯑꯩꯠ ꯐꯤꯞꯇꯤꯟ ꯐꯦꯕꯋꯥꯔꯤ ꯇꯨ ꯊꯥꯎꯖꯟ ꯐꯤꯞꯇꯤꯟ ꯁꯤꯛꯁ ꯃꯥꯔ꯭ꯁ ꯇꯨ ꯊꯥꯎꯖꯟ ꯁꯤꯛꯁ ꯑꯩꯠꯇꯤꯟ ꯅꯣꯕꯦꯝꯕꯔ ꯅꯥꯏꯟꯇꯤꯟ ꯑꯩꯠꯇꯤ ꯁꯤꯛꯁ ꯐꯤꯞꯇꯤꯟ ꯑꯣꯛꯇꯣꯕꯔ ꯅꯥꯏꯟꯇꯤꯟ ꯁꯕꯦꯟꯇꯤ ꯁꯤꯛ